ꯑꯩꯈꯣꯏ ꯃꯅꯤꯄꯨꯔ ꯃꯄꯥꯟꯗ ꯆꯠꯂꯤ ꯑꯗꯨꯒ ꯐꯦꯁꯇꯤꯕꯦꯜ ꯑꯃ ꯂꯩ ꯑꯗꯨꯗꯨꯅ ꯃꯅꯤꯄꯨꯔꯗ ꯍꯥꯏꯔꯒꯅ ꯃꯔꯤꯐꯠ ꯍꯥꯏ ꯑꯩꯈꯣꯏꯒꯤ ꯂꯣꯟꯗ ꯍꯥꯏꯔꯒꯅ ꯆꯤꯔꯥꯠ ꯍꯥꯏ ꯆꯤꯔꯥꯠ ꯑꯁꯤ ꯑꯗꯨꯛꯀꯤ ꯃꯇꯤꯛ ꯌꯥꯝꯅ ꯐꯖꯩ ꯑꯩꯅ ꯆꯤꯔꯥꯠꯁꯤ ꯁꯣꯜꯂꯨꯕꯁꯤ ꯑꯗꯨꯒ ꯃꯨꯁꯂꯤꯝꯒꯤ ꯑꯣꯏꯅꯗꯤ ꯌꯥꯝꯅ ꯗꯤꯟꯒꯤ ꯑꯣꯏꯕ ꯍꯥꯏꯗꯤ ꯑꯩꯈꯣꯏꯒꯤ ꯃꯨꯁꯂꯤꯝꯒꯤ ꯑꯣꯏꯅ ꯗꯤꯟꯒꯤ ꯑꯣꯏꯕ ꯗꯤꯟꯒꯤ ꯑꯣꯏꯕ ꯑꯃꯁꯨꯡ ꯉꯁꯥꯏꯒꯤ ꯀꯔꯤ ꯉꯁꯥꯏꯒꯤ ꯗꯤꯟꯒꯤ ꯑꯣꯏꯕ ꯃꯔꯤꯐꯠꯅꯤ ꯑꯗꯨꯒ ꯀꯣꯏꯕ ꯆꯠꯄꯗ ꯉꯁꯥꯏꯒꯤ ꯌꯥꯝꯅ ꯐꯖꯕ ꯀꯟꯇ꯭ꯔꯤ ꯀꯟꯇ꯭ꯔꯤ ꯑꯃꯁꯨ ꯑꯣꯏ ꯀꯟꯇ꯭ꯔꯤ ꯑꯗꯨꯒ ꯌꯥꯝꯅ ꯍꯔꯥꯎ ꯇꯌꯥꯝꯅ ꯃꯌꯥꯝꯁꯨ ꯌꯦꯡꯏ ꯑꯗꯨꯛꯀꯤ ꯃꯇꯤꯛ ꯃꯤꯁꯦ ꯌꯥꯝꯏ ꯑꯗꯨꯒ ꯑꯩꯕꯨ ꯌꯥꯝꯅ ꯊꯥꯒꯠ ꯋꯥꯍꯩꯅ ꯃꯌꯥꯝꯅ ꯄꯤꯕ ꯃꯌꯥꯝꯅ ꯃꯌꯥꯝꯅ ꯑꯦꯗꯚꯥꯏꯁ ꯑꯣꯏꯅ ꯄꯤꯔꯛꯏ ꯑꯩꯉꯣꯟꯗ ꯌꯥꯝꯅ ꯐꯖꯅ ꯐꯖꯩ ꯅꯪꯒꯤ ꯀꯤꯔꯥꯠꯁꯦ ꯍꯥꯏꯅ ꯃꯤꯡ ꯃꯤꯡ ꯊꯣꯜꯂꯛꯏ ꯑꯩꯒꯤ ꯀꯤꯔꯥꯠꯁꯦ ꯐꯖꯅ ꯌꯥꯝꯅ ꯑꯗꯨꯛꯀꯤ ꯃꯇꯤꯛ ꯐꯖꯩ ꯍꯥꯏꯅ ꯑꯩꯕꯨ ꯊꯥꯒꯠ ꯋꯥꯍꯩ ꯄꯤꯔꯛꯏ ꯄ꯭ꯔꯥꯏꯁꯁꯨ ꯄꯤꯔꯛꯏ ꯍꯥꯏꯅ ꯄ꯭ꯔꯥꯏꯁꯁꯨ ꯑꯩꯉꯣꯟꯗ ꯄꯤꯔꯛꯏ